ꯁꯥ ꯉꯥ ꯏꯔꯣꯏꯕꯒꯤ ꯄ꯭ꯔꯦꯛꯇꯤꯁ ꯅꯠꯇ꯭ꯔꯒ ꯋꯥꯛ ꯑꯥꯎꯠꯀꯤ ꯃꯅꯨꯡꯗ ꯍꯥꯏꯗ꯭ꯔꯦꯠ ꯑꯃꯁꯨꯡ ꯅꯤꯎꯇ꯭ꯔꯦꯟ ꯂꯩꯕ ꯍꯥꯏꯕꯁꯤ ꯏꯅꯔꯖꯤ ꯑꯃꯁꯨꯡ ꯄꯔꯐꯣꯔꯃꯦꯟꯁ ꯉꯥꯛꯇꯨꯅ ꯊꯝꯅꯕꯒꯤꯗꯃꯛ ꯑꯩꯈꯣꯏꯅ ꯏꯁꯤꯡ ꯇꯨꯡꯁꯤꯟꯕꯒꯤ ꯃꯃꯥꯡꯗ ꯃꯅꯨꯡꯗ ꯑꯃꯁꯨꯡ ꯃꯇꯨꯡꯗ ꯂꯦꯞꯇꯅ ꯏꯁꯤꯡ ꯊꯛꯀꯗꯕꯅꯤ ꯀꯔꯤꯒꯨꯝꯕ ꯌꯥꯝꯅ ꯊꯨꯅ ꯅꯠꯇ꯭ꯔꯒ ꯃꯇꯝ ꯁꯥꯡꯅ ꯇꯨꯝꯂꯕꯗꯤ ꯃꯥꯡꯈꯤꯕ ꯃꯤꯅꯔꯦꯜꯁꯤꯡ ꯑꯗꯨ ꯃꯄꯨꯡ ꯐꯥꯅꯕꯒꯤꯗꯃꯛ ꯑꯦꯂꯦꯛꯇ꯭ꯔꯣꯂꯥꯏꯠ ꯌꯥꯎꯕ ꯃꯍꯤ ꯊꯛꯀꯗꯕꯅꯤ ꯑꯩꯈꯣꯏꯅ ꯏꯔꯣꯏꯗ꯭ꯔꯤꯉꯩꯒꯤ ꯃꯃꯥꯡꯗ ꯋꯥꯛ ꯑꯥꯎꯠ ꯇꯧꯕꯁꯤ ꯇꯉꯥꯏ ꯐꯗꯦ ꯏꯅꯔꯖꯤꯒꯤꯗꯃꯛꯇ ꯀꯥꯔꯕꯣꯟ ꯑꯃꯁꯨꯡ ꯁꯕꯆꯦꯅꯦꯕꯜ ꯐꯣꯋꯦꯜꯒꯤꯗꯃꯛꯇ ꯄ꯭ꯔꯣꯇꯤꯟ ꯈꯔꯗ ꯃꯤꯠꯌꯦꯡ ꯊꯝꯗꯨꯅ ꯏꯔꯣꯏꯗ꯭ꯔꯤꯉꯩ ꯄꯨꯡ ꯑꯅꯤ ꯑꯍꯨꯝꯒꯤ ꯃꯃꯥꯡꯗ ꯕꯦꯂꯦꯟꯁ ꯑꯣꯏꯕ ꯆꯤꯟꯖꯥꯛ ꯆꯥꯒꯗꯕꯅꯤ ꯏꯔꯣꯏꯕ ꯃꯇꯝꯗ ꯅꯨꯡꯉꯥꯏꯇꯕ ꯊꯣꯛꯍꯟꯕ ꯌꯥꯕ ꯑꯀꯟꯕ ꯒ꯭ꯔꯤꯁ ꯑꯣꯏꯕ ꯆꯤꯟꯖꯥꯛꯁꯤꯡ ꯁꯤꯖꯤꯟꯅꯔꯣꯏꯗꯕꯅꯤ ꯃꯁꯤꯅ ꯏꯔꯣꯏꯕꯗ ꯍꯛꯆꯥꯡꯒꯤ ꯃꯊꯧ ꯇꯥꯕꯁꯤꯡꯒ ꯆꯨꯅꯅ ꯍꯥꯏꯗ꯭ꯔꯦꯁꯟ ꯑꯃꯁꯨꯡ ꯅꯥꯎꯔꯤꯁꯀꯤ ꯕꯦꯂꯦꯟꯁ ꯑꯃ ꯊꯝꯗꯨꯅ ꯁꯥꯡꯅ ꯏꯔꯣꯏꯕꯗ ꯄ꯭ꯔꯦꯛꯇꯤꯁꯁꯤꯡ ꯅꯠꯇ꯭ꯔꯒ ꯋꯥꯛ ꯑꯥꯎꯠꯁꯤꯡꯒꯤ ꯃꯅꯨꯡꯗ ꯏꯟꯗꯣꯔꯦꯟꯁ ꯑꯃꯁꯨꯡ ꯑꯄꯨꯟꯕ ꯄꯔꯐꯣꯔꯃꯦꯟꯁ ꯑꯗꯨ ꯍꯦꯟꯒꯠꯍꯟꯕ ꯉꯝꯒꯅꯤ ꯏꯔꯣꯏꯗ꯭ꯔꯤꯉꯩꯒꯤ ꯃꯃꯥꯡꯗ ꯂꯧꯈꯠꯀꯗꯕ ꯆꯤꯟꯖꯥꯛꯀ ꯃꯔꯤ ꯂꯩꯅꯕ ꯆꯦꯛꯁꯤꯟ ꯊꯧꯔꯥꯡꯁꯤꯡ ꯑꯗꯨꯗꯤ ꯀꯥ ꯍꯦꯟꯅ ꯆꯥꯁꯤꯟꯗꯕ ꯏꯁꯤꯡ ꯌꯥꯡꯅ ꯊꯛꯄꯤꯕ ꯐ꯭ꯔꯨꯠꯁ ꯕꯦꯖ ꯌꯣꯒꯔꯠ ꯄ꯭ꯔꯣꯇꯤꯟ ꯌꯥꯎꯕ ꯆꯤꯟꯖꯥꯛ ꯈꯜꯂꯒ ꯆꯥꯕꯤꯕ